ꯍꯜꯂꯣ ꯁꯤ ꯑꯜꯍꯌꯥꯠꯀꯤ ꯀꯥꯎꯟꯇꯔ ꯃꯄꯨ ꯅꯠꯇ꯭ꯔꯣ ꯑꯗꯣ ꯑꯩ ꯅꯍꯥꯟ ꯔꯦꯁꯇꯨꯔꯦꯁꯟꯗ ꯑꯣꯔꯗꯔ ꯇꯧꯕ ꯑꯆꯥꯄꯣꯠ ꯈꯔ ꯑꯃꯨꯛꯀ ꯑꯣꯔꯗꯔ ꯇꯧꯒꯦ ꯌꯥꯅꯤꯀꯣ ꯑꯗꯣ ꯈꯔ ꯊꯨꯅꯗꯤ ꯗꯦꯂꯤꯚꯔ ꯇꯧꯕꯤꯔꯛꯑꯣ ꯑꯆꯥꯄꯣꯠꯁꯤꯡꯗꯣ ꯕ꯭ꯔꯤꯐ ꯕ꯭ꯔꯤꯌꯥꯅꯤ ꯆꯤꯛꯀꯟ ꯕ꯭ꯔꯤꯌꯥꯅꯤ ꯆꯤꯛꯀꯛ ꯂꯣꯜꯂꯤꯄꯣꯞ ꯑꯗꯒꯤ ꯄꯤꯖꯥ ꯃꯈꯣꯏꯁꯤꯡꯁꯤ ꯈꯔ ꯊꯨꯅ ꯗꯦꯂꯤꯚꯔ ꯇꯧꯕꯤꯔꯛꯑꯣ

ꯍꯣꯏ ꯈꯔ ꯊꯨꯅ ꯗꯦꯂꯤꯚꯔ ꯇꯧꯕꯤꯔꯛꯑꯣ ꯊꯝꯖꯔꯒꯦ ꯍꯣꯏ ꯍꯣꯏ